ꯑꯩ ꯉꯔꯥꯡ ꯂꯤꯂꯣꯡ ꯕꯥꯖꯥꯔꯗꯒꯤ ꯎꯁꯣꯏꯄꯣꯛꯄꯤ ꯐꯥꯎꯕ ꯄꯨꯡ ꯃꯔꯤ ꯑꯗꯨꯋꯥꯏꯗ ꯀꯦꯕ ꯑꯃ ꯕꯨꯛ ꯇꯧꯖꯕꯅꯤ ꯃꯗꯨꯗ ꯑꯩꯒꯤ ꯍꯤꯒꯣꯛ ꯃꯆꯨꯒꯤ ꯋꯥꯂꯦꯠ ꯑꯃ ꯌꯥꯎꯍꯧꯔꯦ ꯌꯥꯔꯒꯗꯤ ꯗ꯭ꯔꯥꯏꯕꯔ ꯑꯗꯣ ꯉꯔꯥꯡ ꯑꯩꯅ ꯇꯧꯈꯤꯕ ꯑꯦꯗ꯭ꯔꯦꯁ ꯑꯗꯨꯗ ꯑꯃꯨꯛꯇ ꯊꯤꯟꯕꯤꯔꯛꯑꯣ ꯑꯁꯤꯒꯤ ꯅꯝꯕꯔꯁꯤꯗ ꯄꯥꯎ ꯑꯗꯨꯝ ꯐꯥꯎꯕꯤꯔꯛꯑꯣ